ꯍꯦꯜꯂꯣ ꯋꯥ ꯑꯃꯠꯇ ꯍꯪꯉꯛꯀꯦ ꯈꯣꯡꯖꯣꯝ ꯄ꯭ꯔꯕꯁꯤꯕꯨ ꯀꯔꯝꯃꯥꯏꯅ ꯇꯧꯒꯦ ꯏꯄꯨ ꯀꯗꯥꯏ ꯀꯗꯥꯏ ꯀꯗꯥꯏꯗ ꯁꯛꯀꯗꯕ ꯀꯗꯥꯏꯗ ꯁꯛꯀꯦꯕ ꯑꯗꯨꯕꯣ ꯀꯔꯝ ꯀꯔꯝꯕ ꯃꯇꯝꯗ ꯁꯛꯀꯦ ꯍꯥꯏꯕ ꯑꯣ ꯃꯤꯎꯖꯤꯛꯇꯤ ꯀꯔꯤ ꯀꯔꯤ ꯌꯥꯎꯕꯖꯥꯠꯅꯣ ꯎꯝ ꯄꯨꯄꯨ ꯑꯩꯁꯦ ꯈꯪꯗꯗꯅ ꯑꯩꯈꯣꯏ ꯑꯗꯨꯝ ꯄꯣꯛꯄꯗꯒꯤ ꯇꯥꯔꯛꯇꯔꯤ ꯃꯄꯥꯜ ꯂꯝꯗ ꯑꯗꯨꯝ ꯂꯩꯔꯛꯄꯅꯤꯅꯀꯣ ꯑꯗꯨꯗꯨꯒꯤ ꯅꯁꯨꯅ ꯈꯪꯅꯤꯡꯗꯅ ꯍꯪꯉꯛꯄꯅꯤ ꯀ꯭ꯂꯥꯁ ꯇꯨꯌꯦꯜꯞꯇ ꯇꯝꯃꯤꯌꯦ ꯏꯄꯨ ꯑꯗꯨꯗꯨꯅꯦ ꯁꯨꯝ ꯈꯔ ꯈꯣꯡꯖꯣꯝ ꯄ꯭ꯔꯕꯒꯤ ꯃꯔꯝꯗ ꯈꯔ ꯈꯪꯂꯕꯅꯤꯅ ꯑꯩ ꯊꯝꯖꯔꯒꯦ

ꯑꯣ ꯇꯥꯏꯌꯦ ꯇꯥꯏꯌꯦ

ꯑꯩ ꯊꯝꯖꯔꯒꯦ